ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯃꯐꯝ ꯀꯌꯥꯗ ꯀꯗꯥꯏꯗ ꯀꯔꯤ ꯊꯣꯛꯂꯤ ꯀꯩꯗꯧꯔꯤ ꯍꯥꯏꯕꯁꯦ ꯌꯨꯝꯗ ꯂꯩꯅ ꯂꯩꯅ ꯃꯐꯝ ꯑꯃꯗ ꯂꯩꯅ ꯂꯩꯅ ꯄ꯭ꯔꯤꯊꯤꯕꯤ ꯃꯁꯥ ꯄꯨꯝꯕꯗ ꯊꯣꯛꯂꯤꯕ ꯊꯧꯗꯣꯛ ꯋꯥꯊꯣꯛ ꯈꯨꯗꯤꯡꯃꯛ ꯎꯕ ꯐꯪꯂꯦ ꯎꯕ ꯉꯝꯂꯦ ꯑꯃꯁꯨꯡ ꯃꯔꯤ ꯃꯇꯥ ꯁꯥꯒꯩ ꯅꯥꯇꯩ ꯅꯠꯇ꯭ꯔꯕꯁꯨ ꯑꯇꯣꯞꯄ ꯑꯥꯎꯠꯁꯥꯏꯗꯔ ꯀꯌꯥꯒ ꯃꯔꯨꯞ ꯃꯄꯥꯡ ꯑꯣꯏꯕ ꯃꯔꯨꯞ ꯃꯄꯥꯡ ꯑꯣꯏꯕꯒꯤ ꯃꯔꯤ ꯇꯠꯅꯗꯕ ꯑꯃꯁꯨꯡ ꯑꯋꯥ ꯅꯨꯡꯉꯥꯏ ꯁꯦꯌꯥꯔ ꯇꯧꯅꯕꯒꯤ ꯈꯨꯗꯣꯡ ꯆꯥꯕ ꯑꯗꯨ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯑꯗꯨꯛꯀꯤ ꯃꯇꯤꯛ ꯅꯨꯡꯉꯥꯏꯔꯦ ꯑꯇꯣꯞꯄ ꯑꯥꯎꯠꯁꯥꯏꯗꯔ ꯍꯥꯏꯕꯗꯤ ꯑꯥꯎꯠꯁꯥꯏꯠ ꯀꯟꯇ꯭ꯔꯤ ꯑꯥꯎꯠꯁꯥꯏꯠ ꯏꯁꯇꯦꯠ ꯑꯁꯤꯒꯨꯝꯕ ꯃꯐꯝ ꯁꯤꯡꯗ ꯏꯃꯥꯟꯅꯕ ꯏꯃꯥꯟꯅꯕꯤ ꯀꯌꯥ ꯑꯃꯔꯣꯝ ꯊꯝꯕ ꯌꯥꯔꯦ ꯑꯗꯨꯒ ꯊꯕꯛ ꯊꯧꯔꯝ ꯀꯔꯤ ꯂꯩꯔꯤ ꯀꯃꯥꯏꯅ ꯇꯧꯔꯤ ꯍꯥꯏꯕꯗꯣ ꯌꯨꯝꯗ ꯂꯩꯔꯒ ꯊꯤꯕ ꯌꯥꯔꯦ ꯑꯗꯨꯒ ꯐꯦꯁꯕꯨꯛꯇ ꯑꯩꯈꯣꯏꯅ ꯄꯣꯁ ꯑꯃ ꯇꯧꯔꯦ ꯄꯣꯁ ꯑꯃ ꯇꯧꯕ ꯃꯇꯝꯁꯤꯗ ꯑꯩꯒ ꯄꯥꯎ ꯐꯥꯎꯅꯔꯨꯗ꯭ꯔꯕ ꯑꯩꯒ ꯂꯥꯞꯅꯔꯨꯔꯕ ꯏꯃꯥꯟꯅꯕ ꯏꯃꯥꯟꯅꯕꯤ ꯀꯌꯥꯅ ꯑꯦ ꯅꯪ ꯑꯗꯨ ꯇꯧꯔꯦ ꯅꯪ ꯑꯁꯤꯅꯦ ꯅꯪ ꯑꯗꯨ ꯇꯧꯔꯝꯃꯦ ꯁꯤ ꯇꯧꯔꯝꯃꯦ ꯍꯥꯏꯅ ꯀꯣꯃꯦꯟ ꯑꯃ ꯂꯥꯛꯄ ꯃꯇꯝꯗ ꯑꯋꯥ ꯅꯨꯡꯉꯥꯏ ꯈꯔ ꯑꯗꯨꯃꯛ ꯈꯪꯅꯕ ꯉꯝꯂꯦ ꯑꯗꯨꯒ ꯋꯥꯆꯦꯞ ꯋꯥꯆꯦꯞꯇ ꯑꯩꯈꯣꯏ ꯊꯕꯛ ꯑꯃ ꯇꯧꯁꯦ ꯊꯕꯛ ꯑꯃ ꯁꯨꯃꯥꯏꯅ ꯄꯥꯡꯊꯣꯛꯁꯦ ꯍꯥꯏꯔꯒꯗꯤ ꯑꯩꯈꯣꯏꯁꯦ ꯒ꯭ꯔꯨꯞ ꯒ꯭ꯔꯨꯞ ꯋꯥꯔꯛ ꯇꯧꯁꯦ ꯇꯤꯝ ꯋꯥꯔꯛ ꯇꯧꯁꯦ ꯍꯥꯏꯔꯁꯨ ꯑꯩꯈꯣꯏ ꯋꯥꯆꯦꯞꯁꯤꯗ ꯑꯩꯈꯣꯏ ꯌꯨꯝꯗ ꯌꯨꯝ ꯑꯃꯒꯤꯗ ꯑꯃꯨꯛ ꯄꯨꯟꯂꯨꯕ ꯑꯃꯒꯤꯗ ꯑꯃꯨꯛ ꯆꯠꯄ ꯑꯃꯒꯤꯗ ꯑꯃꯨꯛ ꯄꯨꯟꯕ ꯇꯧꯔꯒ ꯃꯇꯝ ꯃꯥꯡꯍꯟꯗ꯭ꯔꯕꯁꯨ ꯄꯩꯁꯥ ꯇꯤꯡꯍꯟꯗ꯭ꯔꯕꯁꯨ ꯑꯗꯨꯃꯛ ꯋꯥꯆꯦꯞꯁꯤꯗ ꯒ꯭ꯔꯨꯞ ꯁꯦꯝꯃꯒ ꯑꯗꯨꯝ ꯇꯧꯕ ꯌꯥꯔꯦ ꯒ꯭ꯔꯨꯞꯁꯤꯗ ꯃꯥ ꯃꯥꯒꯤ ꯑꯄꯥꯝꯕ ꯑꯩꯅ ꯁꯤ ꯄꯥꯝꯃꯦ ꯅꯪꯅ ꯍꯥꯏꯔꯤꯗꯨꯅ ꯁꯤꯅ ꯐꯒꯅꯤ ꯅꯪꯅ ꯁꯤ ꯍꯥꯏꯔꯤꯗꯨꯅ ꯁꯤꯅ ꯐꯔꯣꯏ ꯍꯥꯏꯕ ꯀꯌꯥ ꯑꯃꯔꯣꯝ ꯈꯟꯅꯕ ꯌꯥꯔꯦ ꯊꯕꯛ ꯊꯧꯔꯝ ꯀꯌꯥꯗ ꯃꯇꯝ ꯆꯪꯗꯅ ꯄꯩꯁꯥ ꯇꯤꯡꯗꯅ ꯑꯗꯨꯃꯛ ꯇꯧꯕ ꯌꯥꯔꯦ ꯑꯗꯨꯒ ꯇꯦꯛꯅꯣꯂꯣꯖꯤ ꯆꯥꯎꯈꯠꯂꯛꯄꯅ ꯍꯦꯟꯅ ꯀꯥꯟꯅꯕ ꯍꯥꯏꯔꯒꯗꯤ ꯑꯩꯅ ꯃꯐꯝ ꯃꯇꯝ ꯑꯃꯁꯨꯡ ꯄꯩꯁꯥ ꯑꯃꯁꯨꯡ ꯑꯩꯒꯤ ꯏꯅꯔꯖꯤ ꯌꯥꯝꯅ ꯇꯤꯡꯗꯅ ꯊꯕꯛ ꯈꯨꯗꯤꯡꯃꯛ ꯑꯊꯨꯕ ꯃꯇꯝꯗ ꯇꯧꯕ ꯌꯥꯔꯦ ꯑꯗꯨꯒ ꯋꯥꯅ ꯁꯨꯔꯝꯕ ꯋꯥꯅ ꯇꯧꯔꯝꯕ ꯊꯕꯛ ꯀꯌꯥꯃꯔꯣꯝ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯌꯥꯝꯅ ꯂꯥꯏꯅ ꯇꯧꯕ ꯉꯝꯂꯦ ꯑꯗꯨꯒ ꯑꯩꯒꯤ ꯑꯣꯏꯅꯗꯤ ꯃꯁꯤꯗꯒꯤ ꯍꯦꯟꯅ ꯆꯥꯎꯈꯠꯂꯛꯈꯤꯅꯤ ꯍꯥꯏꯕꯒꯤ ꯊꯥꯖꯕꯁꯨ ꯂꯩ ꯆꯥꯎꯈꯠꯂꯛꯄꯁꯨ ꯑꯣꯏꯁꯅꯨ ꯑꯗꯨꯒ ꯋꯥꯆꯦꯞꯁꯤꯗ ꯑꯩꯈꯣꯏꯅ ꯑꯔꯥꯞꯄ ꯑꯇꯣꯞꯄ ꯀꯟꯇ꯭ꯔꯤꯗ ꯑꯇꯣꯞꯄ ꯏꯁꯇꯦꯠꯇ ꯂꯩꯈꯤꯕ ꯑꯩꯒꯤ ꯅꯨꯡꯁꯤꯔꯕ ꯐꯦꯃꯤꯂꯤ ꯑꯩꯒꯤ ꯅꯨꯡꯁꯤꯔꯕ ꯐ꯭ꯔꯦꯟꯁ ꯃꯈꯣꯏꯁꯤꯡꯒ ꯃꯇꯝ ꯁꯥꯡꯅ ꯀꯨꯏꯅ ꯎꯟꯅꯗ꯭ꯔꯕꯁꯨ ꯑꯗꯨꯝ ꯐꯣꯟꯁꯤꯗ ꯁꯛꯀ ꯁꯛꯀ ꯎꯟꯅꯕ ꯌꯥꯔꯦ ꯑꯗꯨꯒ ꯑꯩꯅ ꯃꯐꯝ ꯑꯃ ꯆꯠꯀꯦ ꯃꯐꯝ ꯑꯃ ꯌꯧꯒꯦ ꯍꯥꯏꯔꯕꯁꯨ ꯃꯐꯝ ꯑꯗꯣ ꯑꯩ ꯀꯗꯥꯏꯗ ꯀꯝꯗꯧꯅ ꯆꯠꯀꯅꯤ ꯍꯥꯏꯕ ꯈꯪꯗ꯭ꯔꯒꯁꯨ ꯑꯩꯒꯤ ꯐꯣꯟꯁꯤꯗ ꯒꯨꯒꯜꯁꯤꯗ ꯑꯩꯒꯤ ꯃꯐꯝ ꯑꯩꯅ ꯆꯠꯅꯤꯡꯉꯤꯕ ꯃꯐꯝꯁꯦ ꯒꯨꯒꯜ ꯃꯦꯞꯀꯤ ꯃꯇꯨꯡ ꯃꯇꯦꯡꯗꯒꯤ ꯑꯩ ꯆꯠꯄ ꯉꯝꯃꯤ ꯑꯗꯨꯒ ꯑꯩꯅ ꯑꯥꯎꯠꯁꯥꯏꯠꯇ ꯆꯠꯀꯦ ꯄ꯭ꯂꯦꯟ ꯇꯣꯡꯒꯦ ꯇ꯭ꯔꯦꯟ ꯇꯣꯡꯒꯦ ꯍꯥꯏꯔꯕꯁꯨ ꯂꯥꯞꯅ ꯆꯠꯂꯒ ꯇꯤꯀꯦꯠ ꯀꯛꯄ ꯑꯗꯨꯒ ꯕꯨꯛ ꯇꯧꯕ ꯑꯁꯤꯒꯨꯝꯕꯁꯦ ꯊꯝꯃꯒ ꯑꯩꯒꯤ ꯐꯣꯟꯗꯒꯤ ꯑꯩꯒꯤ ꯇꯤꯀꯦꯠ ꯀꯛꯆꯕ ꯌꯥꯔꯦ ꯑꯗꯨꯒ ꯑꯩꯒ ꯕꯨꯛ ꯇꯧꯖꯕ ꯌꯥꯔꯦ ꯃꯐꯝ ꯑꯗꯨ ꯌꯧꯔꯒꯁꯨ ꯑꯩ ꯍꯣꯇꯦꯜ ꯕꯨꯛ ꯇꯧꯒꯦ ꯍꯥꯏꯔꯁꯨ ꯀꯦꯞ ꯕꯨꯛ ꯇꯧꯒꯦ ꯍꯥꯏꯔꯁꯨ ꯑꯗꯨꯃꯛ ꯑꯩꯒꯤ ꯐꯣꯟꯗ ꯑꯩ ꯃꯐꯝꯁꯤꯗꯒꯤ ꯐꯝꯐꯝ ꯑꯃꯗ ꯑꯗꯨꯝ ꯐꯝꯂꯒ ꯇꯧꯕ ꯌꯥꯔꯦ ꯑꯗꯨꯒ ꯊꯕꯛ ꯊꯧꯔꯝ ꯀꯌꯥ ꯃꯇꯝ ꯆꯪꯉꯝꯕ ꯁꯦꯜ ꯆꯪꯉꯝꯕ ꯑꯗꯨꯒ ꯑꯗꯨꯒꯨꯝꯕ ꯃꯌꯥꯝꯗꯣ ꯍꯧꯖꯤꯛꯇꯤ ꯌꯥꯝꯅ ꯂꯥꯏꯅ ꯂꯥꯏꯅ ꯊꯕꯛꯁꯦ ꯇꯧꯕ ꯌꯥꯔꯦ ꯑꯗꯨꯛꯀꯤ ꯃꯇꯤꯛ ꯆꯥꯎꯈꯠꯂꯦ ꯇꯦꯛꯅꯣꯂꯣꯖꯤ ꯆꯥꯎꯈꯠꯂꯛꯄꯅ ꯑꯗꯨꯛꯀꯤ ꯃꯇꯤꯛ ꯅꯨꯡꯉꯥꯏꯔꯦ ꯑꯗꯨꯛꯀꯤ ꯃꯇꯤꯛ ꯑꯃꯒ ꯑꯃꯒ ꯅꯨꯡꯁꯤ ꯆꯥꯟꯅꯍꯟꯂꯦ ꯑꯃꯒ ꯑꯃꯒ ꯂꯥꯞꯅꯕ ꯍꯥꯏꯕꯗꯨ ꯂꯩꯍꯟꯗ꯭ꯔꯦ ꯑꯗꯨꯛꯀꯤ ꯃꯇꯤꯛ ꯐꯔꯦ ꯀꯥꯡꯂꯨꯞ ꯑꯃꯒꯤ ꯃꯇꯥꯡꯗ ꯁꯣꯁꯤꯌꯦꯜ ꯃꯦꯗꯤꯌꯥꯗ ꯕꯨꯜꯂꯤꯌꯤꯡ ꯅꯠꯇꯔꯒ ꯍꯦꯠ ꯀꯟꯇꯦꯟ ꯁꯟꯗꯣꯛꯄ ꯑꯩꯒꯤ ꯊꯦꯡꯅꯖꯗ꯭ꯔꯤ